ꯑꯩꯅ ꯀ꯭ꯂꯥꯁ ꯇꯨꯌꯦꯜꯐ ꯂꯣꯏꯕꯒꯤꯗ ꯍꯞꯇꯥꯗ ꯊꯕꯛ ꯁꯨꯕ ꯆꯠꯁꯦꯅ ꯑꯌꯥꯝꯕ ꯑꯃꯅ ꯄꯨꯏ ꯑꯗꯨꯗ ꯕꯤꯍꯥꯔꯤ ꯃꯆꯥꯁꯤꯡ ꯌꯥꯎꯋꯤ ꯃꯅꯤꯄꯨꯔꯤ ꯃꯆꯥꯁꯤꯡꯒ ꯑꯗ ꯕꯤꯍꯥꯔꯤ ꯃꯆꯥꯁꯤꯡꯗꯨꯅ ꯊꯕꯛꯁꯤ ꯁꯨꯅꯤꯡꯗꯗꯅ ꯃꯔꯧ ꯇꯟꯕ ꯍꯥꯏꯇꯥꯔꯦ ꯑꯗ ꯃꯅꯤꯄꯨꯔꯤ ꯃꯆꯥꯁꯤꯡꯅ ꯊꯕꯛ ꯊꯨꯅ ꯁꯨꯅꯤꯡꯕ ꯃꯈꯣꯏꯅ ꯊꯕꯛ ꯇꯞꯅ ꯁꯨꯅꯤꯡꯕ ꯑꯗꯨꯗ ꯏꯟꯅꯕ ꯌꯥꯎꯋꯦ ꯑꯗꯨꯗ ꯃꯣꯏꯒꯤ ꯃꯣꯍꯣꯔꯤ ꯑꯗꯨꯅ ꯕꯤꯍꯥꯔꯤ ꯃꯆꯥꯁꯤꯡ ꯑꯗꯨ ꯇꯥꯟꯊꯣꯛꯑꯒ ꯑꯩꯈꯣꯏ ꯃꯅꯤꯄꯨꯔꯤ ꯃꯆꯥꯁꯤꯡ ꯑꯗꯨ ꯁꯨꯍꯜꯍꯧꯋꯤ ꯃꯈꯣꯏꯅ ꯅꯨꯡꯉꯥꯏꯇꯕ ꯂꯩ ꯑꯩꯈꯣꯏꯗ ꯑꯗꯣ ꯐꯖꯅ ꯑꯩꯈꯣꯏꯅꯁꯨ ꯍꯥꯏ ꯅꯈꯣꯏ ꯃꯣꯍꯣꯔꯤꯅ ꯇꯥꯟꯊꯣꯛꯄꯅꯤ ꯑꯩꯈꯣꯏꯅ ꯅꯠꯇꯦ ꯑꯩꯈꯣꯏꯗ ꯑꯁꯥꯎꯕ ꯅꯨꯡꯉꯥꯏꯇꯕ ꯑꯝꯇ ꯊꯝꯕꯗꯤ ꯌꯥꯔꯣꯏ ꯃꯔꯝꯗꯤ ꯑꯩꯈꯣꯏꯗꯤ ꯃꯣꯏꯅ ꯁꯨ ꯍꯥꯏꯔꯒ ꯁꯨꯒꯗꯝꯅꯤ ꯃꯣꯏꯅ ꯆꯠꯂꯣ ꯍꯥꯏꯔꯒ ꯆꯠꯀꯗꯝꯅꯤ ꯑꯗꯣ ꯃꯈꯣꯏꯅ ꯅꯈꯣꯏ ꯇꯥꯟꯊꯣꯛꯑꯝꯅꯤꯅ ꯅꯈꯣꯏ ꯆꯠꯂꯣ ꯑꯩꯈꯣꯏ ꯁꯨꯍꯧꯔꯒꯦ ꯅꯨꯡꯉꯥꯏꯇꯕ ꯊꯝꯅꯔꯣꯏꯁꯤ ꯍꯥꯏꯔꯒ ꯁꯨꯃꯥꯏꯅ ꯊꯕꯛ ꯃꯐꯝ ꯑꯗꯨꯗ ꯈꯠꯅ ꯆꯩꯅꯕ ꯑꯗꯨ ꯂꯣꯏꯁꯟꯈꯤ